ꯑꯩꯅ ꯐꯤ ꯁꯨꯕ ꯃꯇꯝꯗ ꯑꯩꯈꯣꯏꯒꯤꯗꯤ ꯏꯁꯤꯡꯁꯦ ꯌꯥꯝꯅ ꯋꯥꯕꯅꯤꯅ ꯏꯁꯤꯡ ꯑꯔꯩꯕ ꯏꯁꯤꯡ ꯑꯣꯏꯕꯅꯤꯅ ꯌꯥꯝꯅ ꯆꯪꯗꯅꯕ ꯍꯥꯏꯗꯨꯅ ꯑꯩꯈꯣꯏꯅ ꯑꯍꯥꯟꯕꯗ ꯐꯤ ꯑꯉꯧꯕ ꯍꯥꯟꯅ ꯈꯔ ꯁꯨꯔꯦ ꯁꯨꯔꯕ ꯃꯇꯨꯡꯁꯤꯗ ꯏꯁꯤꯡꯁꯦ ꯕꯥꯜꯇꯤꯟ ꯑꯃꯅ ꯃꯒ ꯑꯅꯤ ꯑꯍꯨꯝꯒꯨꯝꯕ ꯍꯩꯔꯦ ꯇꯞꯇ ꯍꯩꯔꯒ ꯐꯤ ꯑꯉꯧꯕꯁꯤꯡꯁꯦ ꯃꯊꯪ ꯃꯊꯪ ꯃꯊꯪ ꯁꯨꯔꯕ ꯃꯇꯨꯡꯗ ꯑꯃꯨꯛ ꯑꯀꯣꯟꯕꯗ ꯑꯩꯒꯤ ꯅꯨꯄꯥꯒꯤ ꯃꯐꯤ ꯃꯔꯣꯟ ꯐꯨꯔꯤꯠ ꯈꯣꯡꯒ꯭ꯔꯥꯎ ꯑꯃꯨꯛ ꯁꯨꯔꯦ ꯑꯗꯨꯒꯤ ꯑꯔꯦꯝꯕ ꯏꯁꯤꯡꯗꯨꯅ ꯑꯗꯒꯤ ꯑꯃꯨꯛ ꯈꯔ ꯑꯃꯨꯛ ꯑꯗꯒꯤ ꯈꯔ ꯏꯁꯤꯡꯗꯣ ꯈꯔ ꯐꯔꯒꯅ ꯑꯃꯨꯛ ꯑꯗꯨꯏ ꯃꯇꯨꯡꯗ ꯑꯩꯒꯤ ꯏꯆꯥ ꯑꯅꯤꯗꯨꯒꯤ ꯃꯐꯤ ꯃꯔꯣꯟꯗꯨ ꯑꯃꯨꯛ ꯁꯨꯔꯦ ꯃꯣꯠꯇ ꯃꯣꯠꯂꯛꯑꯒꯅ ꯃꯣꯖꯥ ꯁꯨꯔꯦ ꯃꯣꯖꯥ ꯁꯨꯔꯕ ꯃꯇꯨꯡꯗ ꯑꯃꯨꯛ ꯑꯉꯧꯕ ꯉꯁꯥꯏ ꯁꯨꯈꯤꯕꯗꯨ ꯑꯩꯅ ꯑꯃꯨꯛ ꯑꯃꯨꯛ ꯊꯥꯗꯣꯛꯄ ꯃꯇꯝꯁꯤꯗꯩꯗ ꯏꯁꯩꯁꯦ ꯑꯍꯥꯟꯕꯗ ꯈꯤꯇꯪ ꯈꯤꯇꯪꯅ ꯍꯥꯟꯅ ꯊꯥꯗꯣꯛꯑꯦ ꯐꯤꯁꯦ ꯑꯃꯨꯛꯇ ꯄꯨꯂꯞ ꯄꯨꯂꯞ ꯍꯥꯞꯆꯟꯗꯕꯤꯗ ꯐꯤꯁꯦ ꯑꯃ ꯑꯅꯤ ꯈꯔ ꯆꯥꯎꯔꯒꯅ ꯑꯃ ꯄꯤꯛꯑꯒꯅ ꯑꯅꯤꯒꯨꯝꯕ ꯑꯍꯨꯝꯒꯨꯝꯕ ꯍꯥꯞꯄꯒ ꯈꯤꯇꯪ ꯈꯤꯇꯪ ꯇꯧꯔꯒ ꯊꯥꯗꯣꯛꯑꯦ ꯊꯥꯗꯣꯛꯄꯗꯒꯤ ꯑꯃꯨꯛ ꯃꯊꯪ ꯃꯊꯪ ꯃꯊꯪ ꯑꯗꯨꯃꯥꯏꯅ ꯊꯥꯗꯣꯛꯑꯒ ꯐꯤ ꯐꯅꯥꯌꯥꯝ ꯌꯥꯝꯃꯒꯁꯨ ꯏꯁꯤꯡ ꯕꯥꯜꯇꯤꯟ ꯑꯅꯤꯅ ꯑꯍꯨꯝꯅ ꯀꯣꯟꯅꯅꯕ ꯑꯗꯨꯝ ꯁꯨꯖꯩ ꯑꯗꯨꯗꯒꯤ ꯈꯔ ꯏꯁꯤꯡꯁꯦ ꯑꯔꯣꯏꯕꯒꯤꯗꯨꯅ ꯑꯃꯨꯛ ꯀꯝꯐꯣꯔꯠ ꯈꯤꯇꯪ ꯍꯥꯞꯇꯅ ꯇꯧꯔꯒ ꯁꯨꯔꯦ ꯁꯨꯔꯒ ꯊꯥꯗꯣꯛꯑꯦ ꯊꯥꯗꯣꯛꯄꯁꯤꯗꯩꯗꯩꯗ ꯏꯁꯤꯡꯁꯦ ꯌꯥꯝꯅ ꯃꯔꯥꯡ ꯀꯥꯏꯗꯕ ꯃꯔꯝꯅ ꯑꯩꯈꯣꯏꯅꯗꯤ ꯁꯨꯕꯗ ꯐꯤꯁꯦ ꯌꯥꯝꯅ ꯀꯟꯅ ꯀꯩꯅꯣ ꯇꯧꯖꯗ꯭ꯔꯦ ꯁꯔꯞ ꯍꯥꯞꯇꯅ ꯈꯣꯠꯇꯅꯗꯤ ꯇꯧꯗ꯭ꯔꯦ ꯍꯥꯏꯐꯦꯠ ꯍꯥꯞꯄꯒ ꯕꯨꯔꯨ ꯕꯨꯔꯨ ꯃꯌꯥꯝ ꯍꯩꯖꯤꯜꯂꯒ ꯖꯣꯝ ꯖꯣꯝ ꯖꯣꯝ ꯁꯨꯕꯗꯨꯗꯤ ꯑꯩꯈꯣꯏ ꯐꯪꯗ꯭ꯔꯦ ꯃꯔꯝꯗꯤ ꯑꯩꯈꯣꯏ ꯏꯁꯤꯡ ꯃꯥꯏꯁꯤꯡ ꯑꯋꯥꯕ ꯑꯣꯏꯕꯅꯤꯅ ꯅꯣꯡꯖꯨ ꯄꯟꯊꯥꯒ ꯂꯩꯕꯅꯤꯅ ꯏꯁꯤꯡ ꯃꯥꯏꯁꯤꯡ ꯅꯩꯔꯦ ꯇꯥꯔꯛꯂꯤꯕ ꯏꯁꯤꯡꯗꯨꯁꯨ ꯑꯗꯨꯅ ꯑꯔꯩꯕ ꯑꯣꯏꯕꯅꯤꯅ ꯂꯩꯔꯤꯕ ꯄꯣꯠꯇꯣ ꯑꯦꯛꯁꯄꯦꯟꯗꯤꯆꯔ ꯃꯌꯥꯝ ꯆꯠꯄꯅꯤꯅ ꯑꯩꯈꯣꯏꯗꯤ ꯁꯦꯟꯊꯣꯛ ꯂꯝꯕꯤꯒꯤ ꯆꯥꯡ ꯌꯥꯝ ꯋꯥꯠꯂꯤ ꯋꯥꯠꯄꯗꯨꯅ ꯑꯩꯈꯣꯏꯅ ꯂꯤꯛꯅ ꯂꯤꯛꯅ ꯁꯤꯖꯤꯟꯅꯖꯔꯒ ꯑꯗꯨꯝ ꯐꯤꯁꯦ ꯑꯗꯨꯝ ꯌꯥꯔꯤꯃꯈꯩꯗꯤ ꯏꯁꯤꯡꯁꯦ ꯌꯥꯝꯅ ꯅꯣꯡꯃꯗ ꯐꯤ ꯁꯨ ꯇꯥꯔꯒꯁꯨ ꯕꯥꯜꯇꯤꯟ ꯑꯍꯨꯝ ꯑꯍꯨꯝꯗꯒꯤ ꯍꯦꯟꯅ ꯁꯤꯖꯤꯟꯅꯖꯗꯦ ꯁꯤꯖꯤꯟꯅꯗꯦ ꯑꯗꯨꯅ ꯈ꯭ꯋꯥꯏꯗꯒꯤ ꯑꯃꯣꯠꯄꯗꯨꯅ ꯑꯔꯦꯝꯕꯗꯨꯅ ꯑꯃꯨꯛ ꯏꯃꯨꯡ ꯃꯅꯨꯡꯒꯤ ꯑꯩꯈꯣꯏꯒꯤ ꯈꯣꯡꯅꯦꯠꯀꯨꯝꯕ ꯀꯥꯔꯄꯦꯠꯀꯨꯝꯕ ꯑꯃꯃꯗ ꯑꯃꯨꯛ ꯁꯨꯅꯕ ꯑꯃꯨꯛ ꯊꯝꯖꯩ ꯊꯝꯃꯒ ꯑꯗꯨꯝ ꯁꯨꯖꯩ ꯏꯁꯤꯡꯗꯣ ꯌꯥꯔꯤꯒꯩ ꯃꯥꯡꯍꯟꯗꯦ ꯑꯔꯦꯝꯕ ꯄꯣꯠꯇꯨꯅ ꯑꯃꯨꯛ ꯏꯃꯨꯡ ꯃꯅꯨꯡꯒꯤ ꯂꯩꯈꯣꯝ ꯂꯩꯅꯥꯡ ꯇꯩꯕ ꯈꯣꯠꯄ ꯃꯌꯥꯝꯗꯣ ꯑꯃꯨꯛ ꯆꯥꯝꯊꯣꯛꯆꯩ ꯑꯁꯨꯃꯥꯏꯅ ꯇꯧ ꯇꯧꯗꯅ ꯑꯩꯈꯣꯏꯅ ꯂꯤꯛꯅ ꯁꯤꯖꯤꯟꯅꯖꯩ